ꯏꯝꯄꯥꯜ ꯋꯦꯁꯠ ꯗꯤꯁꯇ꯭ꯔꯤꯛꯀꯤ ꯑꯣꯏꯅ ꯄꯨꯟꯁꯤ ꯍꯤꯡꯅꯅꯕꯒꯤ ꯂꯝꯕꯤ ꯁꯦꯟꯗꯥꯟꯐꯝ ꯍꯥꯏꯕ ꯇꯥꯔꯦ ꯃꯁꯤ ꯃꯔꯨꯑꯣꯏꯅ ꯇꯥꯎꯟ ꯃꯌꯣꯟꯗ ꯂꯩꯕ ꯃꯔꯝꯅ ꯃꯤꯁꯤꯡꯁꯤ ꯒꯃꯦꯟꯠꯀꯤ ꯖꯣꯞ ꯍꯥꯏꯗꯤ ꯑꯦꯝꯄ꯭ꯂꯣꯏꯌꯤ ꯑꯃ ꯑꯣꯏꯅ ꯂꯩꯕꯅ ꯑꯌꯥꯝꯕ ꯑꯣꯏꯅ ꯇꯧꯋꯤ ꯃꯁꯤ ꯌꯥꯝꯅ ꯇꯧꯋꯤ ꯑꯗꯨꯒ ꯀꯔꯤꯒꯨꯝꯕ ꯒꯥꯃꯦꯟꯠꯀꯤ ꯊꯕꯛ ꯑꯗꯣ ꯐꯪꯍꯧꯗꯕꯁꯤꯡꯅ ꯂꯅꯥꯏꯒꯤ ꯄ꯭ꯔꯥꯏꯕꯦꯠ ꯁ꯭ꯀꯨꯜꯁꯤꯡ ꯂꯤꯡꯈꯠꯇꯨꯅ ꯑꯃꯁꯨꯡ ꯃꯗꯨꯗ ꯑꯣꯖꯥ ꯑꯣꯏꯗꯨꯅ ꯑꯗꯨꯗꯒꯤ ꯃꯆꯥ ꯃꯁꯨꯁꯤꯡꯗꯨ ꯚꯥꯟ ꯊꯧꯕꯅꯆꯤꯡꯕ ꯇꯧꯗꯨꯅ ꯁꯦꯟꯗꯥꯜ ꯂꯝꯕꯤ ꯑꯣꯏꯔꯤꯕꯁꯨ ꯑꯗꯨꯝ ꯃꯌꯥꯎꯋꯤ ꯍꯥꯏꯔꯤꯕ ꯏꯝꯐꯥꯜ ꯋꯦꯁꯀꯤ ꯃꯅꯨꯡꯁꯤꯗꯁꯨ ꯇꯝꯄꯥꯛꯀꯤ ꯂꯝ ꯂꯧ ꯁꯤꯡ ꯎꯕ ꯌꯥꯕ ꯃꯐꯝ ꯑꯗꯨꯝ ꯈꯔ ꯂꯩꯕꯅꯤꯅ ꯈꯔ ꯍꯥꯏꯗꯣꯛꯈꯤꯕ ꯖꯒꯥꯗꯁꯨ ꯃꯐꯝꯗꯁꯨ ꯂꯧ ꯁꯤꯡ ꯑꯣꯏꯕꯒꯤ ꯊꯕꯛ ꯂꯧ ꯁꯤꯡ ꯎꯕꯒꯤ ꯊꯕꯛꯁꯨ ꯑꯗꯨꯝ ꯇꯧꯔꯤ ꯂꯅꯥꯏ ꯂꯅꯥꯏ ꯍꯤꯡꯅꯅꯕꯒꯤ ꯂꯝꯕꯤꯗ ꯌꯦꯟ ꯂꯣꯏꯕ ꯑꯣꯛ ꯂꯣꯏꯕ ꯉꯥꯅꯨ ꯂꯣꯏꯕꯅꯆꯤꯡꯕꯁꯨ ꯈꯔ ꯀꯣꯝꯕ ꯖꯒꯥꯗ ꯑꯗꯨꯝ ꯂꯣꯏꯅꯗꯨꯅ ꯍꯤꯡꯕꯁꯨ ꯑꯗꯨꯝ ꯌꯥꯎꯋꯤ ꯏꯝꯐꯥꯜ ꯋꯦꯁꯇ ꯃꯔꯨꯑꯣꯏꯅ ꯏꯝꯐꯥꯜ ꯋꯦꯁ ꯑꯁꯤꯅ ꯇꯥꯎꯟꯁꯨ ꯑꯣꯏꯕ ꯁꯍꯔ ꯑꯣꯏꯕꯅꯤꯅ ꯃꯤꯁꯨ ꯈꯔ ꯀꯨꯡꯅ ꯂꯩꯕꯅꯤꯅ ꯊꯕꯛ ꯐꯪꯗꯕꯒꯤ ꯃꯤꯁꯤꯡꯁꯨ ꯌꯥꯝꯅ ꯂꯩꯕ ꯑꯗꯨꯝ ꯊꯦꯡꯅꯩ ꯑꯗꯨꯅ ꯍꯥꯏꯔꯤꯕ ꯑꯩꯈꯣꯏꯅ ꯁꯔꯀꯥꯔꯒꯤ ꯊꯕꯛ ꯉꯥꯛꯇ ꯉꯥꯏꯗꯕꯤꯗ ꯂꯅꯥꯏꯒꯤ ꯑꯣꯏꯅ ꯑꯩꯈꯣꯏꯒꯤ ꯈꯨꯠ ꯁꯥ ꯍꯩꯕꯒꯤ ꯐꯤꯔꯣꯟ ꯁꯥꯕꯒꯤ ꯊꯕꯛꯅꯆꯤꯡꯕ ꯌꯨꯝꯗ ꯇꯧꯕ ꯌꯥꯕ ꯃꯆꯥ ꯃꯁꯨ ꯈꯔ ꯇꯧꯕꯁꯨ ꯐꯩ ꯍꯥꯏꯅ ꯊꯝꯖꯒꯦ